ꯑꯩꯈꯣꯏꯗꯤ ꯗꯦꯕ ꯀꯔꯃꯥ ꯊꯧꯗꯣꯛ ꯋꯥꯊꯣꯛ ꯊꯣꯛꯄ ꯃꯇꯝꯗ ꯏꯁꯤꯡꯁꯤ ꯁꯤꯖꯤꯟꯅꯕꯁꯤ ꯑꯌꯥꯝꯕ ꯃꯇꯝꯗ ꯀꯔꯤꯒꯨꯝꯕ ꯊꯣꯡ ꯊꯥꯛꯄꯒꯤ ꯑꯣꯏꯕ ꯇꯥꯔꯒꯗꯤ ꯑꯩꯈꯣꯏ ꯋꯥꯇꯔ ꯇꯦꯡꯀꯔꯗꯒꯤ ꯏꯁꯤꯡꯁꯤ ꯑꯩꯈꯣꯏ ꯁꯤꯟꯇꯦꯛꯁ ꯑꯃꯗ ꯑꯩꯈꯣꯏ ꯏꯁꯤꯡ ꯂꯤꯇꯔ ꯃꯁꯤꯡꯗ ꯂꯧꯔꯒ ꯍꯥꯏꯔꯤꯕ ꯁꯤꯟꯇꯦꯛꯁ ꯑꯗꯨꯗꯒꯤ ꯕꯛꯀꯦꯠꯅ ꯑꯩꯈꯣꯏ ꯀꯜꯂꯒ ꯏꯁꯤꯡꯁꯤ ꯁꯤꯖꯤꯟꯅꯩ ꯑꯗꯨꯒ ꯏꯁꯤꯡꯁꯤ ꯌꯥꯝꯅ ꯍꯦꯟꯖꯤꯟꯅ ꯀꯥꯟꯅꯔꯣꯏꯗꯕ ꯃꯐꯝꯗ ꯁꯤꯖꯤꯟꯅꯔꯒꯗꯤ ꯏꯁꯤꯡ ꯍꯦꯟꯅ ꯆꯪꯉꯤ ꯑꯗꯨꯕꯨ ꯑꯩꯈꯣꯏꯅ ꯏꯁꯤꯡꯁꯤ ꯃꯇꯝ ꯈꯨꯗꯤꯡꯃꯛꯇ ꯌꯥꯝ ꯂꯤꯛꯅ ꯁꯤꯖꯤꯟꯅꯕ ꯑꯗꯨꯒ ꯃꯌꯥꯝ ꯆꯥꯛꯆꯥꯅꯕꯒꯤ ꯑꯩꯈꯣꯏꯒꯤ ꯁꯤꯜꯂꯛ ꯈꯣꯠꯂꯛꯄꯗꯗꯤ ꯍꯥꯏꯔꯤꯕ ꯍꯧꯖꯤꯛ ꯍꯧꯖꯤꯛ ꯑꯩꯈꯣꯏꯒꯤ ꯏꯁꯤꯡ ꯕꯣꯇꯜ ꯑꯣꯏꯅ ꯏꯁꯤꯡꯁꯤ ꯑꯃꯗ ꯑꯃꯗ ꯆꯥꯏꯊꯣꯛꯇꯅꯕ ꯑꯃꯗꯤ ꯑꯇꯣꯞꯄꯗ ꯁꯤꯖꯤꯟꯅꯗꯅꯕ ꯍꯥꯏꯗꯨꯅ ꯏꯁꯤꯡꯕꯨ ꯀꯟꯖꯥꯔꯕ ꯇꯧꯕ ꯑꯣꯏꯅ ꯑꯩꯈꯣꯏ ꯕꯣꯇꯜꯗ ꯏꯁꯤꯡꯁꯤ ꯁꯤꯖꯤꯟꯅꯩ